ꯑꯩꯈꯣꯏꯒꯤ ꯂꯝꯁꯤꯗꯗꯤ ꯑꯉꯥꯡꯅ ꯊꯕꯛ ꯁꯨꯍꯟꯕꯁꯤ ꯂꯩꯇꯦ ꯑꯉꯥꯡꯅ ꯊꯕꯛ ꯁꯨꯍꯟꯕꯒꯤ ꯁꯃꯁ꯭ꯌꯥꯁꯤ ꯊꯣꯛꯇꯦ ꯐꯤꯂꯝꯗ ꯀꯩꯗ ꯎꯕ ꯑꯗꯒꯤ ꯂꯥꯏꯔꯤꯛꯇ ꯇꯝꯃꯛꯄꯗꯣ ꯑꯗꯨ ꯑꯗꯨ ꯈꯛꯇꯅꯦ ꯑꯩꯅ ꯑꯉꯥꯡꯗ ꯊꯕꯛ ꯁꯨꯍꯟꯕ ꯈꯪꯉꯤꯁꯦ ꯍꯥꯏꯗꯤ ꯑꯉꯥꯡꯗ ꯊꯕꯛ ꯁꯨꯍꯟꯕꯁꯤ ꯂꯩꯇꯦꯕ ꯆꯍꯤ ꯇꯔꯥ ꯅꯤꯄꯥꯟ ꯁꯨꯗ꯭ꯔꯗꯤ ꯑꯦꯅꯤ ꯋꯥꯔꯀꯤꯡ ꯄ꯭ꯂꯦꯁꯇ ꯊꯕꯛ ꯇꯧꯕ ꯌꯥꯗꯦ ꯑꯗꯒꯤ ꯊꯕꯛ ꯑꯃꯇ ꯁꯨꯕ ꯆꯍꯤ ꯇꯔꯥ ꯅꯤꯄꯥꯟ ꯁꯨꯗ꯭ꯔꯤꯕ ꯃꯤꯒꯤ ꯂꯝꯗ ꯊꯕꯛ ꯁꯨꯕꯒꯤ ꯔꯥꯏꯠꯁꯦ ꯑꯩꯈꯣꯏ ꯂꯝꯗꯝꯁꯤꯗꯗꯤ ꯂꯩꯇꯦꯕ ꯑꯗꯨꯅ ꯀꯅꯥꯝ ꯁꯨꯗꯦ ꯁꯤꯒꯤ ꯁꯃꯁ꯭ꯌꯥꯁꯤꯒꯤ ꯑꯩꯈꯣꯏꯅ ꯃꯇꯝ ꯑꯃꯗ ꯂꯥꯏꯔꯤꯛꯇꯒꯗꯤ ꯇꯝꯂꯛꯈꯤꯑꯕꯀꯣ ꯍꯥꯏꯗꯤ ꯆꯥꯏꯜ ꯂꯦꯕꯔ ꯀꯥꯏꯅ ꯑꯉꯥꯡꯗ ꯊꯕꯛ ꯁꯨꯍꯟꯕꯒꯤ ꯑꯗꯨ ꯃꯇꯝꯗꯨꯗ ꯀꯃꯥꯏꯅ ꯊꯤꯡꯒꯗꯒꯦ ꯀꯥꯏꯅ ꯑꯩꯈꯣꯏꯅ ꯂꯥꯏꯔꯤꯛꯇꯨꯗ ꯇꯝꯂꯛꯑꯕꯅꯤꯅ ꯍꯥꯏꯐꯦꯠꯀ ꯈꯟꯈꯤꯕꯁꯦ ꯁꯨꯃꯥꯏꯅ ꯈꯟꯈꯤꯕ ꯍꯥꯏꯗꯤ ꯑꯉꯥꯡꯗ ꯊꯕꯛ ꯁꯨꯍꯜꯂꯤꯁꯦ ꯑꯉꯥꯡꯗꯨꯒꯤ ꯃꯥꯒꯤ ꯅꯣꯡꯃꯒꯤ ꯗꯔꯀꯥꯔ ꯑꯣꯏꯕ ꯅꯤꯗꯁꯇꯣ ꯐꯪꯗꯕꯗꯒꯤꯅꯦꯕꯀꯣ ꯑꯗꯨꯅ ꯐꯪꯅꯕ ꯑꯩꯈꯣꯏꯅ ꯍꯥꯟꯅ ꯍꯣꯠꯅꯕꯤꯕ ꯇꯥꯏ ꯍꯥꯏꯗꯤ ꯌꯥꯝ ꯂꯥꯏꯔꯕ ꯏꯃꯨꯡꯗꯩ ꯊꯣꯛꯂꯛꯄ ꯃꯤ ꯉꯥꯛꯇꯅꯦꯕ ꯊꯕꯛ ꯁꯨꯕ ꯊꯣꯛꯂꯛꯏꯁꯦ ꯑꯉꯥꯡꯁꯤꯡꯁꯤꯅ ꯑꯗꯨꯅ ꯃꯥꯒꯤ ꯒꯔꯃꯦꯟ ꯑꯣꯔ ꯍꯣꯏ ꯃꯥꯒꯤ ꯒꯣꯔꯃꯦꯟꯗꯨꯅ ꯁꯤꯒꯨꯝꯕ ꯑꯉꯥꯡꯁꯤꯡꯁꯦ ꯔꯤꯀꯣꯛꯅꯥꯏꯖ ꯇꯧꯕꯤꯕ ꯇꯥꯏꯑꯕ ꯑꯗꯨꯒ ꯃꯥꯏ ꯌꯥꯝꯅ ꯄꯣꯔ ꯑꯣꯏꯅ ꯂꯩꯕ ꯐꯦꯃꯤꯂꯤꯁꯤꯡꯁꯦ ꯌꯥꯝ ꯂꯥꯏꯔꯅ ꯂꯩꯕꯁꯤꯡꯁꯦ ꯈꯟꯒꯠꯂꯒ ꯃꯣꯏꯗ ꯃꯣꯏꯒꯤ ꯃꯣꯏ ꯀꯥꯟꯅꯒꯗꯕ ꯏꯁꯀꯤꯝꯒꯨꯝꯕ ꯑꯗꯨꯝ ꯄꯤꯕꯤꯕ ꯌꯥꯏ ꯑꯗꯨꯃꯥꯏꯅ ꯈꯜꯂꯦꯕ ꯃꯇꯝꯗꯨꯗ ꯂꯥꯏꯔꯤꯛꯇ ꯇꯧꯔꯛꯄ ꯂꯥꯏꯔꯤꯛꯇ ꯇꯝꯂꯛꯄ ꯃꯇꯝꯗ ꯑꯗꯣ ꯔꯤꯌꯦꯜ ꯂꯥꯏꯐꯇꯗꯤ ꯑꯩ ꯑꯉꯥꯡꯗ ꯊꯕꯛ ꯁꯨꯍꯟꯕꯁꯤ ꯎꯖꯗ꯭ꯔꯤ ꯑꯗꯒꯤ ꯑꯉꯥꯡꯗ ꯊꯕꯛ ꯁꯨꯍꯟꯕꯒꯤ ꯁꯃꯁ꯭ꯌꯥꯁꯦ ꯑꯩ ꯏꯁꯥꯅ ꯊꯦꯡꯅꯖꯗ꯭ꯔꯤ ꯍꯥꯏꯇꯥꯔꯦ